ꯍꯧꯖꯤꯛꯀꯤ ꯑꯣꯏꯔꯤꯕ ꯐꯤꯕꯝ ꯑꯁꯤꯗ ꯑꯦꯠꯚꯔꯇꯤꯁꯃꯦꯟ ꯑꯃ ꯇꯧꯕ ꯍꯥꯏꯁꯤ ꯌꯥꯝꯅ ꯇꯧꯗꯕ ꯌꯥꯗ꯭ꯔꯕ ꯃꯊꯧ ꯑꯃꯅꯤ ꯍꯥꯏꯗꯤ ꯑꯦꯠꯚꯔꯇꯤꯁꯃꯦꯟ ꯇꯧꯕ ꯍꯥꯏꯁꯤꯅ ꯃꯤꯑꯣꯏ ꯀꯌꯥꯗ ꯍꯦꯟꯅ ꯌꯧꯍꯟꯕꯒꯤ ꯄꯥꯝꯕꯩ ꯑꯃ ꯑꯣꯏ ꯃꯤꯁꯤꯡꯁꯤꯗ ꯄꯣꯠꯁꯦ ꯑꯩꯈꯣꯏꯒꯤ ꯄ꯭ꯔꯗꯛꯁꯤꯒꯤ ꯃꯇꯥꯡꯗ ꯌꯧꯕ ꯇꯥꯔꯒꯗꯤ ꯃꯤꯁꯤꯡꯁꯤꯅ ꯍꯦꯟꯅ ꯈꯪꯉꯒ ꯑꯩꯈꯣꯏ ꯄꯣꯠꯁꯤ ꯂꯧꯕ ꯂꯥꯛꯇꯣꯏꯅꯦꯕ ꯑꯗꯨꯅ ꯑꯦꯠꯚꯔꯇꯤꯁꯃꯦꯟ ꯍꯥꯏꯁꯤ ꯌꯥꯝꯅ ꯃꯔꯨꯑꯣꯏꯕ ꯇꯧꯗꯕ ꯌꯥꯗ꯭ꯔꯕ ꯄꯣꯠ ꯑꯃꯗꯤ ꯑꯣꯏ ꯍꯣꯏ ꯑꯦꯠꯚꯔꯇꯤꯁꯃꯦꯟ ꯇꯧꯕ ꯃꯇꯝꯗ ꯄꯩꯁꯥ ꯁꯦꯟꯐꯝ ꯄꯩꯁꯥ ꯌꯥꯝ ꯆꯪꯉꯤꯀꯣ ꯑꯗꯨ ꯑꯦꯠꯚꯔꯇꯤꯁꯃꯦꯟꯗ ꯆꯪꯉꯤꯕ ꯄꯩꯁꯥꯗꯣ ꯅꯣꯡꯃ ꯅꯠꯇ꯭ꯔꯒ ꯅꯣꯡꯃꯒꯤ ꯑꯗꯨꯝ ꯔꯤꯇꯔꯟ ꯂꯥꯛꯑꯗꯕꯅꯤ ꯑꯗꯨ ꯑꯦꯠꯚꯔꯇꯤꯁꯃꯦꯟꯁꯤ ꯃꯈꯜ ꯀꯌꯥ ꯀꯌꯥ ꯃꯑꯣꯡ ꯀꯌꯥ ꯀꯌꯥꯗ ꯇꯧꯕ ꯌꯥꯏ ꯁꯝꯅ ꯍꯥꯏꯔꯕꯗ ꯑꯗꯨꯝ ꯃꯤꯅ ꯇꯧꯅꯔꯤꯕ ꯑꯩꯈꯣꯏꯒꯤ ꯕꯦꯅꯔ ꯊꯦꯠꯇꯣꯛꯇꯅ ꯆꯥꯎ ꯆꯥꯎꯅ ꯂꯝꯕꯤꯗ ꯕꯦꯅꯔ ꯊꯦꯠꯇꯣꯛꯑꯒ ꯑꯦꯠꯚꯔꯇꯤꯁꯃꯦꯟ ꯇꯧꯕ ꯌꯥꯏ ꯑꯩꯈꯣꯏꯒꯤ ꯄꯣꯠꯇꯨꯒꯤ ꯀꯤ ꯑꯣꯏꯕ ꯗꯤꯇꯦꯜ ꯈꯔ ꯍꯥꯞꯄꯒ ꯑꯩꯈꯣꯏ ꯁꯤ ꯁꯤ ꯇꯧꯔꯤ ꯁꯤ ꯇꯧꯔꯤ ꯑꯩꯈꯣꯏꯒꯤ ꯁꯤ ꯍꯥꯏꯂꯥꯏꯠꯅ ꯁꯤꯅꯤ ꯀꯔꯤꯅꯤꯅ ꯕꯦꯅꯔꯗꯨꯗ ꯊꯦꯠꯇꯣꯛꯑꯒ ꯇꯧꯕ ꯌꯥꯏ ꯑꯗꯨꯗꯒꯤꯗꯤ ꯇꯤ ꯚꯤꯗ ꯄꯥꯎꯗ ꯍꯥꯞꯄ ꯌꯥꯏ ꯄꯥꯎ ꯆꯦꯗ ꯂꯥꯛꯍꯜꯂꯒ ꯇꯧꯕ ꯌꯥꯏ ꯄꯥꯎꯒꯤ ꯃꯔꯛ ꯊꯠꯅ ꯑꯩꯈꯣꯏꯒꯤ ꯕ꯭ꯔꯦꯛ ꯇꯧꯕ ꯃꯇꯝꯗꯨꯗꯁꯨ ꯑꯩꯈꯣꯏꯒꯤ ꯑꯦꯠꯚꯔꯇꯤꯁꯃꯦꯟꯗꯨ ꯄꯤꯁꯜꯂꯒ ꯑꯦꯠꯚꯔꯇꯤꯁꯃꯦꯟ ꯇꯧꯍꯟꯕ ꯌꯥꯏ ꯚꯤꯗꯤꯑꯣ ꯑꯣꯏꯅꯀꯣ ꯑꯗꯨꯗꯒꯤꯗꯤ ꯑꯃ ꯄꯥꯝꯕꯩ ꯑꯃ ꯍꯥꯏꯔꯒꯅ ꯑꯩꯈꯣꯏꯒꯤ ꯈꯕꯔꯗ ꯈꯕꯔ ꯅ꯭ꯌꯨꯁꯄꯦꯄꯔꯁꯤꯗ ꯑꯩꯈꯣꯏ ꯑꯦꯠꯚꯔꯇꯤꯁꯃꯦꯟꯁꯤ ꯍꯥꯞꯄ ꯑꯦꯗ꯭ꯔꯦꯁꯀ ꯀꯣꯅꯅ ꯑꯦ ꯁꯤꯁꯤꯒꯤ ꯍꯥꯏꯂꯥꯏꯠ ꯑꯩꯅ ꯉꯁꯥꯏ ꯍꯥꯏꯖꯈꯤꯕꯗꯣ ꯑꯗꯨꯃꯥꯏꯅ ꯇꯧꯍꯜꯂꯁꯨ ꯌꯥꯏ ꯑꯗꯨꯕꯨ ꯌꯥꯝꯅ ꯀ꯭ꯔꯤꯌꯦꯇꯤꯞ ꯑꯣꯏꯕ ꯀ꯭ꯔꯤꯌꯦꯇꯤꯞ ꯑꯦꯟ ꯏꯟꯐ꯭ꯂꯨꯌꯦꯟꯁꯦꯜ ꯑꯣꯏꯕ ꯑꯃ ꯑꯩꯅ ꯍꯥꯏꯌꯨ ꯍꯥꯏ ꯇꯥꯔꯒꯗꯤ ꯍꯧꯖꯤꯛꯀꯤ ꯑꯣꯏꯅ ꯇ꯭ꯔꯦꯟꯁꯤꯗ ꯆꯠꯅꯔꯤꯕꯁꯤ ꯌꯨꯇꯨꯞꯇ ꯑꯦꯠꯚꯔꯇꯤꯁꯃꯦꯟ ꯄꯤꯕꯁꯤꯅꯦꯕ ꯌꯨꯇꯨꯞꯇ ꯑꯦꯠꯚꯔꯇꯤꯁꯃꯦꯟꯁꯤ ꯍꯣꯏ ꯌꯨꯇꯨꯕꯔ ꯑꯗꯨꯅ ꯑꯩꯈꯣꯏꯗꯒꯤ ꯆꯥꯔꯖ ꯂꯧꯒꯅꯤ ꯑꯩꯈꯣꯏꯅ ꯆꯥꯔꯖ ꯈꯔ ꯄꯤꯒꯅꯤ ꯑꯩꯈꯣꯏꯅ ꯏꯁꯄꯣꯟꯁꯔ ꯇꯧꯒꯦ ꯅꯪꯒꯤ ꯚꯤꯗꯤꯑꯣꯗꯨ ꯍꯥꯏꯔꯒ ꯑꯩꯈꯣꯏꯅ ꯑꯦꯠꯁꯤ ꯍꯥꯞꯇꯣꯏꯅꯦꯕ ꯑꯩꯈꯣꯏꯒꯤ ꯑꯦꯠꯁꯤ ꯁꯨꯃꯥꯏꯅ ꯍꯥꯞꯄꯤꯌꯨ ꯈꯣꯠꯄꯤꯌꯨ ꯁꯨꯃꯥꯏꯅ ꯇꯧꯔꯒ ꯑꯩꯈꯣꯏꯁꯨ ꯈꯔ ꯅꯣꯏꯗ ꯄꯤꯖꯒꯦ ꯑꯅ ꯍꯥꯏꯔꯒ ꯌꯨꯇꯨꯕꯇ ꯑꯦꯠꯚꯔꯇꯤꯁꯇꯣ ꯑꯦꯠꯚꯔꯇꯤꯁꯃꯦꯟ ꯇꯧꯍꯟꯕꯁꯤ ꯌꯥꯝ ꯀꯟꯅ ꯇ꯭ꯔꯦꯟꯗꯤꯡ ꯑꯣꯏꯅ ꯆꯠꯅꯔꯤꯕꯅꯤ ꯁꯤ ꯌꯥꯝ ꯀ꯭ꯔꯤꯌꯦꯇꯤꯞ ꯑꯣꯏꯕ ꯃꯈꯜꯒꯤ ꯑꯦꯠꯚꯔꯇꯤꯁꯃꯦꯟ ꯑꯃꯅꯤ ꯌꯨꯇꯨꯕꯇ ꯑꯗꯨꯃꯥꯏꯅꯁꯨ ꯑꯦꯠꯚꯔꯇꯤꯁꯃꯦꯟꯁꯤ ꯇꯧꯍꯟꯕ ꯌꯥꯏ ꯍꯥꯏꯅ ꯑꯩ ꯍꯥꯏꯅꯤꯡꯉꯤ